ꯍꯦꯜꯂꯣ ꯃꯁꯤ ꯇꯦꯛꯁꯣ ꯁꯥꯔꯕꯤꯁ ꯀꯦꯕ ꯑꯣꯏꯔꯕꯥ ꯑꯩꯅ ꯉꯁꯤ ꯅꯨꯡꯊꯤꯜ ꯄꯂꯦꯜꯗꯒꯤ ꯏꯝꯐꯥꯜ ꯐꯥꯎꯕ ꯆꯠꯄꯒꯤ ꯀꯦꯕ ꯕꯨꯛ ꯇꯧꯖꯈꯤꯕꯅꯤ ꯆꯥꯎꯔꯥꯛꯄ ꯄꯨꯡ ꯑꯅꯤ ꯑꯗ꯭ꯋꯥꯏꯗ ꯂꯥꯛꯅꯕ ꯑꯗꯨꯕꯨ ꯑꯩꯅ ꯉꯁꯥꯏ ꯑꯃꯗꯒꯤ ꯂꯣꯏꯁꯤꯟꯖꯔꯒ ꯀꯦꯕ ꯂꯥꯛꯇꯧꯔꯦ ꯍꯥꯏꯅ ꯉꯥꯏꯔꯛꯄꯅꯤ ꯍꯧꯖꯤꯛ ꯄꯨꯡ ꯑꯅꯤ ꯃꯈꯥꯏ ꯇꯥꯔꯕ ꯐꯥꯎꯕ ꯂꯥꯛꯄꯤꯗ꯭ꯔꯦ ꯑꯩꯁꯨ ꯊꯕꯛ ꯑꯃꯒꯤ ꯆꯠꯄꯅꯤ ꯀꯨꯏꯅ ꯉꯥꯏꯗꯨꯅ ꯂꯩꯕ ꯌꯥꯔꯔꯣꯏ ꯃꯔꯝ ꯑꯗꯨꯅ ꯅꯈꯣꯏꯗ ꯕꯨꯛ ꯇꯧꯕꯁꯦ ꯀꯦꯟꯁꯦꯜ ꯇꯧꯖꯔꯒꯦ ꯅꯈꯣꯏꯅ ꯊꯦꯡꯂꯤꯕꯁꯤ ꯀ꯭ꯁꯇꯃ꯭ꯔꯗ ꯎꯁꯤꯠꯇꯕꯅꯤ ꯍꯥꯏꯅ ꯈꯟꯖꯩ ꯉꯜꯂꯤꯉꯩꯗ ꯍꯥꯏꯐꯦꯠ ꯄ꯭ꯂꯣꯕ꯭ꯂꯦꯝ ꯂꯩꯔꯁꯨ ꯍꯥꯏꯕꯤꯔꯝꯂꯒꯗꯤ ꯐꯕ ꯃꯔꯝ ꯑꯗꯨꯅ ꯑꯩ ꯑꯇꯣꯞꯄ ꯀꯦꯕ ꯑꯃ ꯕꯨꯛ ꯇꯧꯈ꯭ꯔꯦ ꯁꯣꯝꯅ ꯂꯝꯕꯤꯗ ꯑꯩ ꯂꯧꯕ ꯂꯥꯛꯂꯒꯁꯨ ꯍꯟꯕꯤꯔꯣ ꯅꯈꯣꯏꯒꯤ ꯀꯦꯕ ꯕꯨꯛꯀꯤꯡ ꯑꯗꯨ ꯀꯦꯟꯁꯦꯜ ꯇꯧꯖꯔꯦ